ꯑꯊꯧ ꯑꯍꯦꯟ ꯇꯥꯅꯔꯛꯄ ꯔꯣꯝꯗ ꯍꯦꯟꯅ ꯑꯊꯧ ꯑꯍꯦꯟ ꯇꯅꯔꯛꯂꯤ ꯑꯊꯧ ꯑꯍꯦꯟ ꯇꯅꯔꯛꯄꯗ ꯄꯩꯁꯥ ꯄꯥꯏꯕ ꯃꯤꯑꯣꯏꯁꯤꯡꯗꯤ ꯄꯩꯁꯥ ꯄꯥꯏꯕ ꯂꯧꯎꯕꯁꯤꯡꯗꯤ ꯃꯈꯣꯏꯅ ꯂꯧ ꯎꯕ ꯑꯃ ꯂꯧ ꯎꯕ ꯃꯇꯝꯗ ꯌꯥꯝꯅ ꯋꯥꯗꯅ ꯄꯥꯡꯒꯜ ꯁꯛꯇꯤ ꯄꯨꯊꯣꯛꯇꯅ ꯄꯥꯡꯒꯜ ꯁꯛꯇꯤ ꯄꯨꯊꯣꯛꯇꯅ ꯄꯣꯊꯣꯛꯁꯨ ꯌꯥꯝꯅ ꯄꯨꯊꯣꯛꯄ ꯉꯝꯅꯔꯦ ꯃꯦꯆꯤꯟ ꯀꯩꯀꯥ ꯁꯤꯖꯟꯅꯔꯒ ꯃꯦꯆꯤꯟ ꯀꯩꯀꯥ ꯁꯤꯖꯟꯅꯔꯒ ꯃꯄꯥꯡꯒꯜꯁꯨ ꯋꯥꯗꯅ ꯂꯧ ꯀꯌꯥ ꯂꯧ ꯀꯌꯥ ꯎꯕ ꯉꯝꯂꯦ ꯑꯗꯨꯕꯨ ꯑꯗꯨꯕꯨ ꯈꯨꯡꯒꯪꯗ ꯂꯩꯕ ꯑꯄꯤꯛꯄ ꯂꯧꯃꯤꯁꯤꯡꯗꯤ ꯑꯁꯤꯒꯨꯝꯕ ꯀꯌꯥ ꯑꯁꯤ ꯃꯥꯏꯌꯣꯛꯅꯕꯗ ꯑꯋꯥꯕ ꯍꯥꯏꯕꯗꯣ ꯑꯣꯏꯔꯦ ꯑꯗꯨꯅ ꯈꯨꯡꯒꯪꯗ ꯂꯩꯕ ꯂꯧꯃꯤꯁꯤꯡꯗꯤ ꯄꯥꯡꯒꯜꯁꯨ ꯇꯤꯡꯉꯤ ꯃꯦꯆꯤꯟꯁꯨ ꯌꯥꯎꯗꯦ ꯑꯗꯨꯅ ꯃꯈꯣꯏꯅ ꯋꯥꯅ ꯋꯥꯅ ꯂꯧꯎ ꯎꯖꯔꯒ ꯄꯣꯊꯣꯛ ꯊꯣꯛꯂꯤꯕ ꯄꯣꯊꯣꯛ ꯑꯗꯨꯁꯨ ꯃꯃꯜ ꯃꯃꯜ ꯌꯥꯝ ꯌꯥꯝꯗ꯭ꯔꯕꯗꯤ ꯃꯈꯣꯏꯅ ꯂꯧ ꯎꯕꯗ ꯋꯥꯈ꯭ꯔꯤꯕ ꯃꯄꯥꯡꯒꯜ ꯄꯨꯊꯣꯛꯈ꯭ꯔꯤꯕ ꯃꯄꯥꯡꯒꯜ ꯁꯦꯜ ꯁꯦꯜ ꯍꯦꯟꯅ ꯆꯪꯕ ꯃꯄꯥꯡꯒꯜꯁꯨ ꯋꯥꯅ ꯇꯧꯈꯤꯕ ꯃꯌꯥꯝ ꯑꯁꯤꯅ ꯍꯧꯖꯤꯛꯀꯤ ꯃꯇꯝꯗ ꯂꯧꯎ ꯁꯤꯡꯎ ꯇꯧꯕꯗ ꯑꯀꯟ ꯑꯊꯦꯟ ꯑꯀꯟ ꯑꯍꯦꯟ ꯇꯥꯅꯔꯛꯄ ꯑꯁꯤꯅ ꯑꯄꯤꯛꯄ ꯂꯧꯃꯤꯁꯤꯡꯗꯗꯤ ꯑꯀꯥꯏꯕ ꯑꯀꯥꯏꯕ ꯑꯗꯨꯛꯀꯤ ꯃꯇꯤꯛ ꯑꯣꯏꯍꯜꯂꯤ